ꯑꯩꯒꯤ ꯄꯥꯝꯖꯕ ꯀꯨꯝꯁꯦ ꯌꯦꯟꯅꯤꯡꯊꯥꯅ ꯑꯣꯏꯔꯅꯤ ꯃꯔꯝꯗꯤ ꯑꯩ ꯄꯣꯛꯄꯒꯤ ꯊꯥꯁꯦ ꯌꯦꯟꯅꯤꯡꯊꯥꯅꯤ ꯑꯗꯨꯒꯤꯁꯨ ꯃꯊꯛꯇ ꯌꯦꯟꯅꯤꯡꯊꯥ ꯃꯇꯝꯁꯤꯗꯤ ꯋꯥꯈꯜ ꯄꯨꯛꯅꯤꯡ ꯄꯨꯛꯅꯤꯡ ꯏꯪꯍꯟꯕ ꯃꯇꯝ ꯑꯣꯏꯕꯅꯤꯅ ꯌꯦꯟꯅꯤꯡꯊꯥꯒꯤ ꯃꯇꯝꯁꯤꯅ ꯍꯦꯟꯅ ꯄꯥꯝꯖꯩ ꯑꯗꯨꯒꯤꯁꯨ ꯃꯊꯛꯇ ꯌꯦꯅꯤ ꯑꯩꯒꯤ ꯄꯣꯛꯄꯒꯤ ꯌꯦꯟꯅꯤꯡꯊꯥꯒꯤ ꯃꯇꯝ ꯑꯁꯤꯗ ꯆꯩꯔꯥꯎꯕ ꯆꯩꯔꯥꯎꯕ ꯆꯍꯤ ꯑꯃꯒꯤ ꯃꯅꯨꯡꯗ ꯑꯃꯨꯛꯇꯪ ꯂꯥꯛꯄ ꯆꯍꯤ ꯍꯧꯕ ꯃꯩꯇꯩꯒꯤ ꯆꯍꯤ ꯍꯧꯕ ꯆꯩꯔꯥꯎꯕꯁꯤꯁꯨ ꯌꯦꯟꯅꯤꯡꯊꯥꯒꯤ ꯃꯇꯝꯗ ꯑꯣꯏ ꯃꯁꯤ ꯗꯨꯅ ꯌꯦꯟꯅꯤꯡꯊꯥꯒꯤ ꯃꯇꯝꯁꯤꯅ ꯈ꯭ꯋꯥꯏꯗꯒꯤ ꯄꯥꯝꯏ